ꯒꯨꯍꯥꯗꯒꯤ ꯏꯁꯤꯡ ꯁꯣꯛꯀꯦ ꯍꯥꯏꯔꯕꯗꯤ ꯃꯄꯨꯡ ꯑꯣꯏꯅ ꯁꯤꯖꯤꯟꯅꯕ ꯄꯥꯇ꯭ꯔ ꯕꯥꯔꯇꯤꯟ ꯕꯥꯔꯇꯤꯟ ꯑꯣꯏꯔꯒꯁꯨ ꯑꯃꯗꯤ ꯊꯧꯔꯤ ꯗꯔꯀꯥꯔ ꯑꯣꯏ ꯑꯗꯨꯅ ꯕꯥꯔꯇꯤꯟꯅ ꯕꯥꯔꯇꯤꯟꯗꯨ ꯊꯧꯔꯤꯅ ꯄꯨꯜꯂꯒ ꯃꯈꯥꯗ ꯊꯥꯗꯔꯒ ꯏꯁꯤꯡ ꯁꯣꯛꯏ ꯑꯗꯨꯕꯨ ꯏꯂꯦꯛꯇ꯭ꯔꯤꯛ ꯃꯣꯇꯣꯔ ꯁꯤꯖꯤꯟꯅꯒꯦ ꯍꯥꯏꯇꯥꯔꯒꯗꯤ ꯒꯨꯍꯥ ꯃꯅꯨꯡꯗ ꯄꯥꯏꯞ ꯁꯛꯁꯟ ꯄꯥꯏꯞ ꯊꯥꯊꯔꯅꯤ ꯑꯃꯗꯤ ꯏꯂꯦꯛꯇ꯭ꯔꯤꯛ ꯑꯗꯨ ꯃꯐꯝꯗꯨ ꯌꯧꯅꯕ ꯇꯔꯥ ꯇꯤꯡꯂꯒꯅꯤ ꯑꯗꯨꯒ ꯏꯁꯤꯡ ꯆꯤꯡꯈꯠꯇꯨꯅ ꯌꯥꯝ ꯀꯣꯝꯅ ꯅꯨꯡꯉꯥꯏꯅ ꯁꯤꯖꯤꯟꯅꯕ ꯌꯥꯏ